ꯑꯩꯈꯣꯏꯒꯤ ꯔꯥꯏꯖꯗ ꯂꯩꯔꯤꯕ ꯂꯝꯕꯤ ꯊꯣꯡꯒꯤ ꯐꯤꯕꯝ ꯑꯁꯦ ꯑꯗꯨꯛꯀꯤ ꯃꯇꯤꯛ ꯐꯠꯈꯤꯗ꯭ꯔꯦ ꯑꯗꯨꯒ ꯑꯩꯈꯣꯏꯒꯤ ꯃꯅꯤꯄꯨꯔ ꯑꯁꯤꯗꯤ ꯃꯌꯥꯝꯅ ꯌꯦꯡꯁꯟꯕꯤꯗ꯭ꯔꯕꯒꯤ ꯍꯥꯏꯒꯗ꯭ꯔꯥ ꯕꯁꯀꯤ ꯑꯗꯒꯤ ꯒꯥꯔꯤ ꯚꯔꯥꯁꯦ ꯌꯥꯝꯅ ꯍꯦꯟꯒꯠꯈ꯭ꯔꯦ ꯑꯗꯨꯒ ꯂꯝꯁꯨ ꯃꯐꯝ ꯑꯃꯈꯛꯇꯗꯅꯤ ꯐꯕ ꯃꯐꯝ ꯑꯃꯗꯅ ꯁꯨꯡꯐꯠ ꯐꯠꯇꯕ ꯑꯗꯨꯃꯥꯏꯅ ꯇꯧꯋꯦ ꯌꯦꯁꯟꯕꯒꯤ ꯐꯤꯕꯝ ꯋꯥꯠꯂꯦ